ꯑꯩꯒꯤ ꯏꯁꯥꯒꯤ ꯑꯣꯏꯅ ꯂꯥꯏꯕ꯭ꯔꯦꯔꯤ ꯑꯁꯤ ꯂꯩꯖꯗꯦ ꯑꯗꯨꯕꯨ ꯑꯩꯅ ꯁ꯭ꯀꯨꯜꯒꯨꯝꯕꯗꯒꯤ ꯁ꯭ꯀꯨꯜꯒꯨꯝꯕꯒꯤ ꯂꯥꯏꯕ꯭ꯔꯦꯔꯤꯁꯤꯡꯗ ꯆꯠꯂꯒ ꯑꯩꯅ ꯕꯨꯛꯀꯨꯝꯕꯗꯤ ꯋꯥꯏꯕ ꯆꯠꯂꯒ ꯑꯩꯅ ꯄꯥꯅꯕꯒꯤ ꯕꯨꯛꯁꯤꯡ ꯋꯥꯏꯔꯒ ꯄꯥꯅꯕꯒꯤ ꯂꯧꯕ ꯆꯠꯂꯤ ꯑꯗꯨꯕꯨ ꯏꯁꯥꯒꯤ ꯑꯣꯏꯅꯗꯤ ꯂꯥꯏꯕ꯭ꯔꯦꯔꯤ ꯂꯩꯖꯗꯦ ꯑꯗꯨꯒ ꯑꯇꯣꯞꯄ ꯃꯇꯨꯡ ꯇꯥꯔꯛꯄꯗꯁꯨ ꯆꯠꯅꯤ ꯆꯠꯄꯒꯤ ꯄ꯭ꯂꯥꯟꯗꯤ ꯂꯩ ꯑꯗꯨ ꯆꯠꯀꯅꯤ ꯑꯗꯨ ꯂꯥꯏꯕ꯭ꯔꯦꯔꯤꯁꯤ ꯌꯥꯝ ꯀꯥꯟꯅꯕ ꯑꯃ ꯑꯣꯏ